ꯁꯥ ꯁꯟ ꯂꯣꯏꯕꯒꯤ ꯃꯔꯤ ꯂꯩꯅꯕ ꯄꯊꯥꯞ ꯍꯥꯏꯇꯥꯔꯒꯗꯤ ꯑꯗꯨꯝ ꯁꯥꯒꯤ ꯃꯀꯣꯟ ꯐꯖꯅ ꯁꯥꯕꯤꯒꯅꯤ ꯑꯗꯨꯏꯗꯨꯒ ꯃꯥꯒꯤ ꯃꯆꯤꯟꯖꯥꯛ ꯆꯥꯐꯝ ꯐꯖꯅ ꯊꯝꯕꯤꯔꯒ ꯁꯥꯗꯨꯅ ꯐꯥꯏꯗꯣꯔꯛꯄ ꯃꯥꯒꯤ ꯃꯊꯤ ꯃꯌꯨꯡ ꯃꯈꯩꯗꯨ ꯑꯗꯨꯏꯗꯨꯅ ꯑꯩꯈꯣꯏꯒꯤ ꯍꯥꯔꯥ ꯑꯣꯏꯅꯤꯡꯉꯥꯏ ꯁꯦꯝꯕ ꯀꯥꯡꯒꯨ ꯈꯔ ꯁꯦꯝꯒꯔꯦ ꯁꯦꯝꯗꯕ ꯃꯈꯩꯗꯨꯅ ꯍꯩꯗꯣꯛꯐꯝ ꯍꯨꯟꯗꯣꯛꯐꯝꯗꯨ ꯃꯐꯝ ꯆꯥꯅ ꯊꯝꯕꯤꯔꯒ ꯁꯨꯃꯥꯏꯅ ꯂꯣꯏ ꯇꯥꯔꯒꯗꯤ ꯃꯥ ꯐꯦꯝꯂꯤ ꯑꯃꯗꯧꯅ ꯍꯥꯏꯇꯥꯔꯦ ꯁꯥꯗꯨ ꯂꯣꯏꯕꯤ ꯇꯥꯔꯒꯗꯤ ꯁꯥ ꯁꯟꯗꯨ ꯅꯥꯗ ꯌꯦꯛꯇꯅ ꯐꯖꯅ ꯂꯩꯅꯤꯡꯉꯥꯏꯒꯤ ꯃꯆꯥꯛ ꯑꯃ ꯑꯣꯏꯅꯤ ꯑꯗꯨꯏꯗꯨꯒ ꯁꯥ ꯁꯟꯗꯨ ꯍꯦꯟꯅ ꯅꯥꯗꯅꯉꯥꯏꯒꯤ ꯃꯣꯏꯗꯨ ꯅꯥꯔꯛꯄ ꯃꯇꯝꯗ ꯀꯃꯥꯏ ꯀꯃꯥꯏꯅ ꯇꯧꯒꯅꯤ ꯍꯥꯏꯕꯗꯨꯅ ꯑꯩꯈꯣꯏ ꯕꯦꯇꯅꯔꯤ ꯗꯤꯄꯥꯔꯠꯃꯦꯟꯒ ꯐꯖꯅ ꯇꯥꯟꯅꯔꯒ ꯇꯧꯖꯩ ꯑꯗꯨꯏꯗꯨꯅ ꯑꯩꯈꯣꯏꯅ ꯌꯨꯇ꯭ꯌꯨꯕ ꯌꯦꯡꯂꯨꯕꯒꯤ ꯃꯊꯧ ꯀꯥ ꯍꯦꯟꯅ ꯇꯥꯗꯕ ꯍꯥꯏꯇꯥꯔꯦ ꯑꯗꯨꯗꯨꯅ ꯑꯩꯈꯣꯏꯅ ꯌꯦꯡꯂꯨꯗ꯭ꯔꯒꯁꯨ ꯌꯨꯇ꯭ꯌꯨꯕ ꯆꯦꯅꯦꯜꯒꯨꯝꯕ ꯀꯩꯀꯩꯗ ꯌꯦꯡꯂꯨꯗ꯭ꯔꯒꯁꯨ ꯑꯗꯨꯝ ꯑꯩꯈꯣꯏ ꯕꯦꯇꯅꯔꯤ ꯗꯤꯄꯥꯔꯠꯃꯦꯟ ꯀꯩ ꯀꯩ ꯂꯩꯔꯤ ꯃꯈꯩꯁꯤꯒ ꯇꯥꯟꯅ ꯇꯥꯔꯒꯗꯤ ꯑꯩꯈꯣꯏꯗ ꯌꯥꯝ ꯈꯨꯗꯣꯡ ꯆꯥꯕ ꯑꯃ ꯁꯥ ꯁꯟ ꯂꯣꯏꯕꯗ ꯑꯣꯏꯍꯟꯕ ꯍꯥꯏꯕ ꯇꯥꯔꯦ